ꯑꯩꯅ ꯈ꯭ꯋꯥꯏꯗꯒꯤ ꯄꯥꯝꯖꯕ ꯃꯐꯝꯁꯤ ꯕꯪꯒ꯭ꯂꯥꯗꯦꯁ ꯆꯠꯄ ꯄꯥꯝꯃꯤ ꯑꯗꯨꯒ ꯑꯩꯈꯣꯏ ꯌꯨꯅꯥꯏꯇꯦꯠ ꯑꯔꯞ ꯏꯃꯔꯦꯠ ꯆꯠꯄ ꯄꯥꯝꯃꯤ ꯑꯩ ꯃꯐꯝ ꯑꯗꯨꯗ ꯆꯠꯂꯨꯔꯦ ꯃꯐꯝ ꯑꯗꯨꯒꯤ ꯐꯖꯕ ꯃꯐꯝ ꯑꯗꯨꯒꯤ ꯆꯠꯅꯕꯤ ꯃꯐꯝ ꯑꯗꯨꯒꯤ ꯔꯨꯜ ꯌꯥꯝꯅ ꯐꯖꯕ ꯃꯐꯝ ꯑꯣꯏ ꯃꯗꯨꯅ ꯃꯔꯝ ꯑꯣꯏꯔꯒ ꯑꯩ ꯇꯁꯦꯡꯅ ꯐꯖꯕ ꯃꯐꯝ ꯇꯣꯉꯥꯟ ꯇꯣꯉꯥꯟꯕ ꯏꯟꯗꯤꯌꯥꯒꯤ ꯃꯐꯝ ꯗ ꯆꯠꯇꯨꯅ ꯚꯤꯁꯤꯠ ꯇꯧꯕ ꯄꯥꯝꯃꯤ ꯑꯗꯨꯒ ꯏꯟꯗꯤꯌꯥꯒꯤ ꯇꯣꯉꯥꯟ ꯇꯣꯉꯥꯟꯕ ꯃꯐꯝ ꯐꯖ ꯐꯖꯕ ꯗꯦꯜꯂꯤꯒꯤ ꯀꯣꯅꯨꯡ ꯑꯩꯈꯣꯏ ꯏꯟꯗꯤꯌꯥꯒꯤ ꯀꯣꯅꯨꯡ ꯗꯦꯜꯂꯤ ꯐꯖ ꯐꯖꯔꯕ ꯑꯩꯈꯣꯏꯒꯤ ꯑꯩꯈꯣꯏꯒꯤ ꯍꯤꯁꯇꯣꯔꯤꯀꯦꯜ ꯄ꯭ꯂꯦꯁꯁꯤꯡ ꯗ ꯆꯠꯇꯨꯅ ꯑꯩꯈꯣꯏ ꯃꯐꯝ ꯑꯗꯨꯒꯤ ꯐꯖ ꯐꯖꯕ ꯖꯒꯥꯁꯤꯡ ꯌꯦꯡꯕ ꯑꯩ ꯄꯥꯝꯃꯤ